ꯑꯉꯥꯡꯁꯤꯡꯗ ꯃꯅꯤꯄꯨꯔꯤ ꯂꯣꯟ ꯇꯝꯕꯤꯕ ꯑꯁꯦ ꯃꯔꯨ ꯑꯣꯏ ꯍꯥꯏꯕꯗꯤ ꯃꯅꯤꯄꯨꯔ ꯃꯆꯥ ꯑꯣꯏꯅ ꯏꯃꯥ ꯏꯄꯥꯒꯤ ꯂꯣꯟ ꯍꯥꯏꯕꯁꯤ ꯈꯪꯒꯗꯧꯕꯅꯤ ꯃꯅꯤꯄꯨꯔ ꯃꯆꯥ ꯑꯣꯏꯅ ꯏꯃꯥ ꯏꯄꯥꯒꯤ ꯂꯣꯟ ꯈꯪꯗ꯭ꯔꯗꯤ ꯏꯀꯥꯏꯅꯤꯉꯥꯏꯅꯤ ꯑꯗꯨꯅ ꯃꯔꯨ ꯑꯣꯏꯅ ꯏꯃꯥ ꯂꯩꯄꯥꯛꯀꯤ ꯂꯣꯟ ꯃꯅꯤꯄꯨꯔꯤ ꯂꯣꯟ ꯍꯥꯏꯕꯁꯤ ꯈꯪꯒꯗꯧꯕꯅꯤ ꯃꯅꯤꯄꯨꯔꯤ ꯂꯣꯟꯁꯦ ꯃꯔꯨ ꯑꯣꯏꯌꯦ ꯃꯅꯤꯄꯨꯔ ꯃꯆꯥ ꯑꯣꯏꯅ ꯃꯅꯤꯄꯨꯔꯤ ꯈꯪꯒꯗꯧꯕꯅꯦ ꯃꯔꯝꯗꯤ ꯃꯅꯤꯄꯨꯔꯤ ꯍꯥꯏꯕꯁꯦ ꯑꯩꯈꯣꯏ ꯏꯃꯥ ꯂꯩꯕꯥꯛꯀꯤ ꯂꯣꯟꯅꯤ ꯃꯤꯒꯤ ꯂꯝ ꯆꯠꯂꯁꯨ ꯃꯅꯤꯄꯨꯔ ꯃꯆꯥ ꯑꯣꯏꯅ ꯏꯁꯥꯒꯤ ꯂꯣꯟ ꯈꯪꯗ꯭ꯔꯗꯤ ꯃꯤꯅ ꯅꯣꯛꯊꯤꯕꯒꯤ ꯐꯤꯕꯝꯁꯨ ꯋꯥꯡꯉꯤ ꯑꯗꯨꯅ ꯏꯁꯥꯅ ꯏꯁꯥꯒꯤ ꯂꯣꯟ ꯍꯥꯏꯕꯁꯦ ꯈꯪꯒꯗꯧꯕꯅꯤ ꯏꯃꯥꯒꯤ ꯅꯠꯇ꯭ꯔꯒ ꯂꯩꯐꯝꯒꯤ ꯂꯣꯟ ꯍꯥꯏꯕꯁꯦ ꯃꯔꯨ ꯌꯥꯝ ꯑꯣꯏꯌꯦ ꯑꯗꯨ ꯏꯃꯥ ꯏꯄꯥꯒꯤ ꯂꯣꯟ ꯈꯪꯗ꯭ꯔꯗꯤ ꯑꯦꯕ꯭ꯔꯤ ꯁꯤꯆꯨꯋꯦꯁꯟꯗꯁꯨ ꯃꯥꯏ ꯄꯥꯛꯄꯁꯤ ꯄꯥꯛꯄ ꯃꯥꯏ ꯄꯥꯛꯇꯕꯁꯨ ꯌꯥꯏ ꯍꯥꯏꯕꯗꯤ ꯏꯃꯥ ꯂꯩꯕꯥꯛ ꯂꯣꯟ ꯍꯥꯏꯕꯁꯦ ꯃꯔꯨ ꯌꯥꯝ ꯑꯣꯏꯅ ꯈꯪꯒꯗꯧꯕꯅꯤ